ꯍꯂꯣ ꯑꯣ ꯇꯥꯏꯌꯦ ꯇꯥꯏꯌꯦ ꯑꯁꯤ ꯀꯅꯥ ꯀꯅꯥꯅꯣ ꯑꯣ ꯃꯥꯅꯦ ꯃꯥꯅꯦ ꯀꯌꯥꯝ ꯂꯧꯗꯣꯏꯖꯥꯠꯅꯣ ꯁꯤꯃꯦꯟ ꯌꯥꯝ ꯑꯍꯣꯡꯕ ꯃꯃꯟꯗ ꯌꯥꯝ ꯂꯩꯔꯦ ꯁꯤꯗꯤ ꯌꯥꯏꯌꯦ ꯌꯥꯏꯌꯦ ꯕꯦꯒ ꯌꯥꯡꯈꯩꯇ ꯅꯠꯇꯦ ꯕꯦꯒ ꯆꯅꯤ ꯆꯥꯝꯌꯥꯡꯈꯩꯗꯤ ꯂꯧꯒꯦꯒꯩ ꯄꯤꯗꯣꯏꯅꯤꯅꯦ ꯕꯦꯒꯇ ꯑꯩꯅ ꯌꯣꯟꯕꯗꯨ ꯕꯦꯒꯇ ꯆꯅꯤꯄꯥꯜ ꯌꯣꯟꯕꯅꯤ ꯑꯗꯨ ꯑꯣꯖꯥ ꯀꯅꯥꯅꯦꯕ ꯑꯣꯖꯥꯗꯨ ꯍꯥꯟꯅ ꯑꯝꯇ ꯇꯥꯛꯄꯤꯔꯛꯎꯅꯦ ꯑꯣ ꯑꯣ ꯑꯗꯨ ꯁꯥꯝꯀꯟꯍꯥꯏ ꯃꯥꯜꯂꯤꯗ ꯋꯥꯡꯖꯤꯡ ꯋꯥꯡꯈꯩꯗꯩ ꯑꯣꯏꯔꯗꯤ ꯑꯣ ꯑꯦ ꯑꯗꯨꯗꯤ ꯑꯣꯖꯥꯒꯤ ꯑꯣꯏꯔꯗꯤ ꯃꯌꯥꯝꯗ ꯂꯨꯄꯥ ꯆꯅꯤꯄꯥꯜꯀ ꯌꯣꯟꯕꯅꯦ ꯑꯗꯨ ꯂꯨꯄꯥ ꯀꯨꯟ ꯀꯨꯟ ꯇꯥꯔꯒ ꯄꯤꯒꯦ ꯌꯥꯏ ꯑꯗꯨꯅ ꯗꯤꯂꯤꯚꯔꯤ ꯑꯣꯏꯅ ꯑꯩꯈꯣꯏ ꯒꯥꯔꯤ ꯂꯩꯌꯦ ꯑꯗꯨ ꯇꯁꯦꯡꯕꯒꯤꯗꯤ ꯀꯩꯅꯣ ꯇꯧꯗꯧꯅꯦ ꯗꯤꯂꯤꯚꯔꯤ ꯆꯥꯔꯖꯇꯣ ꯑꯩꯈꯣꯏ ꯑꯣꯖꯥꯅ ꯄꯤꯕꯤꯗꯧꯅꯦꯕ ꯄꯩꯁꯥꯗꯣ ꯌꯨꯝ ꯌꯧꯔꯀꯥꯟꯗ ꯑꯗꯨ ꯑꯩꯅ ꯈꯔ ꯄꯨꯊꯣꯛꯑꯒꯦ ꯑꯣꯖꯥꯒꯤ ꯕꯦꯒꯇꯨꯕꯨ ꯂꯧꯅꯦꯅ ꯑꯗꯨ ꯌꯣꯠꯇꯤ ꯂꯧꯔꯣꯏꯗ꯭ꯔꯣ ꯑꯣ ꯑꯗꯨ ꯌꯣꯠꯁꯨ ꯂꯩꯌꯦ ꯌꯣꯠꯁꯨ ꯃꯃꯜ ꯈꯔ ꯑꯗꯨꯝ ꯌꯦꯡꯉꯒ ꯂꯧꯒꯦ ꯑꯗꯣ ꯑꯇꯣꯞꯄꯗ ꯀꯩꯗ ꯍꯥꯏꯔꯣꯔꯅꯨ ꯑꯗꯨ ꯌꯨꯝꯗꯣ ꯁꯥꯕꯗ ꯂꯣꯏꯕꯛꯇꯨ ꯌꯣꯠ ꯑꯣꯏꯌꯨ ꯑꯗꯒꯤ ꯇꯔꯥ ꯑꯣꯏꯌꯨ ꯀꯔꯤ ꯑꯣꯏꯌꯨ ꯂꯣꯏꯅ ꯑꯩꯉꯣꯟꯗ ꯂꯩꯌꯦ ꯑꯧ ꯑꯧ ꯏꯁꯇꯥꯔꯅꯦ ꯑꯧ ꯑꯧ ꯑꯧ ꯌꯥꯏꯌꯦ ꯑꯗꯨꯗ ꯑꯗꯨꯝ ꯂꯥꯛꯄꯤꯌꯣ ꯑꯗꯨ ꯑꯩꯅ ꯊꯤꯜꯂꯛꯑꯁꯨ ꯌꯥꯏꯌꯦ ꯌꯥꯕꯗꯤ ꯑꯩꯅ ꯊꯤꯜꯂꯛꯄ ꯑꯣ ꯑꯣ ꯑꯩꯅ ꯗꯤꯂꯤꯚꯔꯤꯒꯤ ꯑꯉꯥꯡꯗꯣ ꯊꯤꯜꯂꯛꯑꯒ ꯑꯣꯖꯥꯅ ꯕꯦꯒꯇꯣ ꯑꯦ ꯕꯦꯒ ꯃꯉꯥꯁꯦ ꯊꯤꯜꯂꯛꯑꯣ ꯑꯗꯒꯤ ꯇꯔꯥꯁꯦ ꯊꯤꯜꯂꯛꯑꯣ ꯃꯉꯥꯁꯦ ꯊꯤꯜꯂꯛꯑꯣ ꯍꯥꯏꯔꯒ ꯑꯩꯅ ꯑꯗꯨꯝ ꯊꯤꯜꯂꯛꯄ ꯀꯩꯁꯨ ꯀꯥꯏꯗꯦꯌꯦ

ꯑꯣ ꯑꯗꯨꯅꯦ ꯀꯩꯝꯇ ꯀꯩꯗꯧꯉꯩꯗꯒꯤ ꯍꯧꯗꯣꯏꯖꯥꯠꯅꯣ ꯌꯨꯝ ꯁꯥꯕꯁꯤꯕꯣ ꯑ ꯀꯩꯗꯧꯕ ꯑꯝꯇ ꯍꯥꯏꯕꯤꯔꯛꯑꯣ ꯑꯣ ꯑ ꯑꯦ ꯑꯗꯨꯗꯤ ꯀꯩꯝ ꯈꯜꯂꯨꯅꯨꯗ ꯑꯩ ꯊꯣꯛꯄ ꯑꯣꯖꯥꯒꯤ ꯑꯗꯨꯝ ꯇꯧꯔ ꯂꯣꯏꯔꯦ ꯀꯩꯅꯣꯅꯦ ꯍꯥꯏꯗꯤ ꯇꯔꯥ ꯅꯨꯡꯂꯥ ꯀꯔꯤ ꯀꯔꯥꯗꯣ ꯑꯗꯨꯝ ꯇꯧꯔ ꯂꯣꯏꯔꯦ ꯑꯩꯅ ꯑꯗꯨꯝ ꯊꯤꯜꯂꯒ ꯑꯣꯖꯥꯒ ꯇꯥꯅꯔꯒ ꯑꯣꯖꯥꯒꯤ ꯌꯨꯝꯗꯨꯁꯨ ꯁꯥꯕ ꯈꯣꯠꯄ ꯇꯧꯅ ꯑꯗꯨ ꯑꯗꯨꯝ ꯌꯥꯏ ꯀꯩꯅꯣ ꯑꯗꯨ ꯑꯩꯅꯁꯨ ꯄꯥꯡꯕ ꯌꯥꯕ ꯃꯇꯦꯡ ꯑꯗꯨꯝ ꯄꯥꯡꯉꯛꯀꯅꯤ ꯀꯩꯅꯣ ꯑꯣ ꯑꯣ ꯑꯣ ꯑꯗꯨꯁꯨ ꯑꯗꯨꯝ ꯂꯧꯁꯟꯕꯤꯔꯛꯑꯣ ꯑꯗꯨ ꯀꯩꯅꯣ ꯀꯩꯅꯣ ꯇꯥꯅꯕ ꯑꯗꯨ ꯑꯗꯨꯃꯥꯏꯅ ꯑꯩꯈꯣꯏꯒꯤ ꯏꯃꯥꯟꯅꯕꯒꯤ ꯀꯔꯤꯒꯤ ꯇꯧꯔꯒ ꯑꯗꯨꯝ ꯑꯩꯒꯤꯗ ꯑꯗꯨꯝ ꯂꯥꯛꯄꯤꯕ ꯄꯨꯁꯟꯕꯤꯔꯛꯄ ꯃꯤꯗꯣ ꯑꯗꯨꯒꯤ ꯑꯗꯨꯝ ꯑꯩꯈꯣꯏ ꯀꯩꯅꯣ ꯄꯤꯌꯦ ꯑꯩꯈꯣꯏ ꯕꯣꯅꯁ ꯍꯥꯏꯇꯥꯔꯦꯀꯣ ꯑꯩꯈꯣꯏ ꯄꯨꯁꯜꯂꯛꯄ ꯃꯤꯒꯤ ꯑꯩꯈꯣꯏꯒꯤ ꯑꯗꯨꯝ ꯑꯣ ꯑꯣ ꯑꯗꯨꯒꯨꯝꯕꯗꯨ ꯈꯔ ꯇꯧꯕꯤꯌꯣ ꯍꯤꯡꯃꯤꯟꯅꯁꯤꯅꯁꯤꯅꯦ ꯑꯩꯈꯣꯏꯅ ꯃꯁꯦꯟꯁꯦ ꯑꯩꯈꯣꯏꯅ ꯃꯁꯦꯟꯁꯦ ꯍꯤꯡꯃꯤꯟꯅꯗ꯭ꯔꯗꯤ ꯌꯥꯔꯔꯣꯏꯅꯦ ꯑꯣ ꯐꯔꯦ ꯐꯔꯦ ꯐꯔꯦ ꯊꯝꯕꯤꯔꯣ ꯊꯝꯕꯤꯔꯣ ꯑ